ꯑꯩꯈꯣꯏꯒꯤ ꯑꯦꯔꯤꯌꯥꯗ ꯏꯁꯄꯣꯔꯠ ꯁꯦꯟꯇꯔ ꯑꯃ ꯂꯩ ꯂꯩꯔꯤꯕ ꯏꯁꯄꯣꯔꯠ ꯁꯦꯟꯇꯔꯁꯦ ꯂꯩꯀꯥꯏ ꯈꯨꯟꯒꯤ ꯃꯤꯑꯣꯏꯁꯤꯡꯅ ꯁꯦꯝꯕꯅꯤ ꯃꯐꯝ ꯑꯁꯤꯗ ꯑꯅꯛꯄ ꯊꯪꯅꯕ ꯈꯨꯟꯒꯤ ꯑꯃꯗꯤ ꯂꯩꯀꯥꯏꯒꯤ ꯑꯉꯥꯡꯁꯤꯡꯅ ꯁꯥꯟꯅꯩ ꯑꯗꯨꯒ ꯐꯨꯠꯕꯣꯜꯒꯨꯝꯕ ꯀ꯭ꯔꯤꯛꯀꯦꯠꯀꯨꯝꯕ ꯑꯃꯗꯤ ꯕꯦꯠꯃꯤꯟꯇꯟꯒꯨꯝꯕꯁꯨ ꯁꯥꯟꯅꯩ ꯑꯗꯨꯒ ꯁꯤꯈꯛ ꯅꯠꯇꯅ ꯀ꯭ꯂꯞꯁꯤꯡꯅ ꯈꯣꯝꯒꯠꯅꯔꯒ ꯀꯕꯥꯇꯤꯒꯨꯝꯕ ꯁꯥꯟꯅꯕꯁꯨ ꯁꯤꯒꯨꯝꯕꯁꯨ ꯑꯩꯈꯣꯏꯒꯤ ꯁ꯭ꯄꯣꯔꯠ ꯁꯦꯟꯇꯔꯁꯤꯗ ꯑꯩꯈꯣꯏꯒꯤ ꯑꯦꯔꯤꯌꯥꯁꯤꯗ ꯊꯝꯃꯤ